ꯑꯥ ꯀꯅꯥ ꯑꯧ ꯃꯥꯅꯦ ꯑꯧ ꯃꯥꯅꯦ ꯃꯥꯅꯦ ꯀꯔꯤ ꯀꯔꯤ ꯀꯔꯤ ꯈꯨꯃꯨꯛꯁꯦ ꯕ꯭ꯔꯗꯔ ꯀꯌꯥꯝ ꯇꯥꯡꯕ ꯄꯥꯝꯃꯤꯅꯣ ꯑꯇꯥꯡ ꯄꯥꯝꯃꯤꯔꯥ ꯑꯍꯣꯡ ꯄꯥꯝꯃꯤꯔꯥ ꯈꯨꯃꯨꯛꯁꯦ ꯄ꯭ꯔꯥꯏꯁꯇ ꯍꯥꯏꯌꯨꯔ ꯅꯠꯇ꯭ꯔꯒ ꯀꯩꯅꯣ ꯕ꯭ꯔꯥꯟꯗ ꯍꯥꯏꯌꯨꯔꯣ ꯅꯥꯏꯛꯀꯤ ꯀꯩꯅꯣꯗꯣ ꯖꯨꯝꯅ ꯑꯃ ꯂꯩꯌꯦꯕꯀꯣ ꯈꯨꯃꯨꯛ ꯑꯗꯨꯅ ꯑꯃ ꯆꯅꯤꯕꯣꯛꯀꯤ ꯃꯅꯨꯡ ꯂꯥꯛꯀꯅꯤ ꯑꯗꯨꯒ ꯈꯨꯃꯨꯛꯁꯦ ꯕꯣꯜ ꯁꯥꯟꯅꯕꯒꯤꯁꯨ ꯌꯥꯎꯒꯗ꯭ꯔ ꯅꯠꯇ꯭ꯔꯒ ꯑꯇꯩ ꯑꯥꯎ ꯐꯪꯖꯩ ꯑꯗꯨ ꯑꯧ ꯂꯩꯖꯒꯅꯤ ꯕ꯭ꯂꯦꯛꯀ ꯕ꯭ꯂꯦꯛꯅ ꯅꯝꯅꯕꯨꯗꯤ ꯂꯩꯌꯦꯕ ꯑꯗꯣ ꯕ꯭ꯔꯗꯔꯅ ꯄꯥꯝꯃꯁꯨ ꯑꯇꯩꯒꯤ ꯑꯩꯈꯣꯏ ꯑꯣꯗꯔ ꯑꯃꯨꯛ ꯇꯧꯗꯣꯏꯅꯦꯕ ꯕ꯭ꯔꯗꯔꯅ ꯍꯥꯏꯕꯤꯔꯛꯄꯒꯤ ꯃꯇꯨꯡꯏꯟꯅ

ꯑꯦꯗꯤꯗꯥꯁꯀꯤꯗ ꯍꯧꯖꯤꯛ ꯌꯥꯝꯅ ꯆꯠꯅꯔꯤꯕ ꯑꯦꯗꯤꯗꯥꯁꯀꯤ ꯇꯣꯡꯅꯕꯗꯣ ꯑꯗꯨ ꯑꯃꯨꯕꯗ ꯂꯩꯒꯅꯤꯕ ꯑꯥ ꯐꯪꯉꯤ ꯑꯗꯨꯕꯨꯗꯤ ꯄ꯭ꯔꯥꯏꯁꯁꯦ ꯐꯥꯔꯁ ꯀꯣꯄꯤꯗ ꯑꯣꯏꯔꯒꯅ ꯀꯩꯅꯣ ꯋꯥꯟ ꯄꯣꯏꯟ ꯐꯥꯏꯚ ꯀꯦ ꯑꯃꯥꯏꯅ ꯂꯥꯛꯀꯅꯦꯕꯀꯣ ꯑꯣꯔꯤꯖꯤꯅꯦꯜꯁꯦ ꯕ꯭ꯔꯗꯔ ꯂꯥꯛꯑꯒ ꯌꯦꯡꯉꯒꯗꯤ ꯈꯪꯒꯅꯦꯕꯀꯣ ꯍꯥꯏꯗꯤ ꯑꯩꯈꯣꯏꯅ ꯍꯧꯖꯤꯛ ꯍꯥꯏꯕ ꯉꯝꯗꯦꯕ ꯕ꯭ꯔꯗꯔꯅ ꯑꯄꯥꯝ ꯄꯥꯝꯗꯕꯗꯣ ꯑꯩꯈꯣꯏꯅ ꯍꯥꯏꯕ ꯉꯝꯗꯦꯗꯅ ꯑꯥ ꯐꯪꯒꯅꯤ ꯑꯗꯨꯒꯤ ꯄ꯭ꯔꯥꯏꯁꯇꯨꯅ ꯑꯃꯨꯛ ꯁꯕꯦꯟ ꯀꯦ ꯁꯤꯛꯁ ꯀꯦ ꯑꯃꯥꯏꯅ ꯂꯩꯗꯧ ꯃꯥꯜꯂꯦ ꯕ꯭ꯂꯦꯛꯇꯁꯨ ꯂꯩꯒꯅꯤ ꯑꯗꯨꯒ ꯕ꯭ꯔꯗꯔꯅ ꯄꯥꯝꯃꯗꯤ ꯋꯥꯏꯠꯇꯁꯨ ꯂꯩꯒꯅꯤ ꯑꯥ ꯐꯪꯖꯒꯅꯤ

ꯁꯥꯏꯖꯁꯦ ꯑꯗꯨꯗꯤ ꯕ꯭ꯔꯗꯔ ꯑꯝꯇ ꯌꯦꯡꯉꯛꯈꯤꯒꯦꯀꯣ ꯍꯣꯏ ꯍꯣꯏ ꯑꯗꯨ ꯂꯩꯌꯦ ꯕ꯭ꯔꯗꯔ

ꯑꯥ ꯂꯩ ꯂꯩ ꯈꯨꯃꯨꯛꯁꯦ ꯑꯩꯈꯣꯏꯗꯤ ꯏꯁꯇꯣꯔꯒꯤ ꯑꯣꯏꯅꯗꯤ ꯗꯤꯁꯀꯥꯎꯟꯁꯦ ꯈꯨꯃꯨꯛꯁꯦ ꯃꯔꯤꯒꯤ ꯃꯊꯛꯇ ꯂꯩꯒ꯭ꯔꯕ ꯇ꯭ꯋꯦꯟꯇꯤ ꯄꯔꯁꯦꯟ ꯗꯤꯁꯀꯥꯎꯟ ꯄꯤꯖꯩꯑꯕ ꯇ꯭ꯋꯦꯟꯇꯤ ꯄꯔꯁꯦꯟ ꯍꯥꯏꯕ

ꯗꯤꯁꯀꯥꯎꯟꯁꯦ ꯕ꯭ꯔꯗꯔꯅ ꯑꯣꯔꯤꯖꯤꯅꯦꯜ ꯉꯁꯥꯏꯒꯤꯗꯣ ꯑꯗꯨ ꯑꯃꯨꯛ ꯂꯧꯔꯗꯤ ꯈꯤꯇꯪ ꯐꯣꯔꯇꯤ ꯄꯔꯁꯦꯟ ꯑꯃꯥꯏꯅ ꯇꯥꯔꯛꯄ ꯌꯥꯏ ꯍꯣꯏ ꯍꯣꯏ ꯕ꯭ꯔꯗꯔ ꯁꯟꯗꯦꯁꯦ ꯄꯨꯡ ꯀꯩꯅꯣ ꯑꯌꯨꯛꯀꯤ ꯄꯨꯡ ꯅꯤꯄꯥꯟꯗ ꯅꯤꯄꯥꯟꯗꯩꯅ ꯇꯔꯥꯅꯤꯊꯣꯏ ꯑꯃꯥꯏꯃꯨꯛ ꯍꯥꯡꯉꯦ ꯑꯗꯨꯗꯩꯗꯤ ꯊꯣꯡ ꯑꯗꯨꯝ ꯂꯣꯜꯂꯦꯕ ꯑꯩꯈꯣꯏ ꯏꯁꯇꯣꯔꯁꯦ ꯑꯥ ꯑꯗꯨꯒ ꯑꯇꯩꯗꯤ ꯑꯇꯩꯗꯤ ꯑꯗꯨꯝ ꯊꯣꯡ ꯑꯗꯨꯝ ꯍꯣꯏ ꯎꯝ ꯍꯣꯏ ꯕ꯭ꯔꯗꯔ ꯊꯝꯃꯦ